ꯁ꯭ꯀꯨꯜ ꯂꯣꯏꯔꯕ ꯃꯇꯨꯡ ꯄ꯭ꯔꯥꯏꯚꯦꯠ ꯀ꯭ꯂꯥꯁꯀꯤ ꯍꯥꯏꯔꯒꯗꯤ ꯄ꯭ꯔꯥꯏꯚꯦꯠ ꯀ꯭ꯂꯥꯁ ꯌꯥꯎꯗ꯭ꯔꯒꯗꯤ ꯁ꯭ꯀꯨꯜꯗ ꯇꯝꯃꯛꯄ ꯄꯨꯝꯅꯃꯛ ꯑꯦꯇꯦꯟꯁꯟ ꯁꯨꯡꯄꯤ ꯄꯤꯔꯣꯏ ꯄ꯭ꯔꯥꯏꯚꯦꯠ ꯀ꯭ꯂꯥꯁꯅ ꯃꯥꯒꯤ ꯍꯦꯜꯞ ꯌꯥꯝ ꯇꯧꯒꯅꯤ ꯃꯔꯝꯗꯤ ꯄ꯭ꯔꯥꯏꯚꯦꯠ ꯀ꯭ꯂꯥꯁꯅ ꯌꯨꯝꯗ ꯇꯧꯅꯤꯡꯗꯕ ꯄꯥꯅꯤꯡꯗꯕ ꯂꯣꯏꯅꯃꯛ ꯄ꯭ꯔꯥꯏꯚꯦꯠ ꯀ꯭ꯂꯥꯁꯇꯗꯤ ꯇꯧꯗ ꯌꯥꯗꯕꯅꯤ ꯍꯥꯏꯗꯨꯅ ꯇꯧꯔꯛꯀꯅꯤ ꯑꯗꯨꯒ ꯏꯚꯤꯅꯤꯡ ꯅꯨꯡꯊꯤꯜꯒꯤ ꯃꯇꯝꯗ ꯑꯌꯥꯝꯕ ꯇꯧꯒꯜꯂꯤ ꯑꯌꯨꯛꯇꯁꯨ ꯐꯩ ꯑꯌꯨꯛꯇ ꯇꯧꯔꯒꯅꯁꯨ ꯍꯦꯟꯅ ꯐꯩ ꯑꯗꯨꯗꯨꯒ ꯑꯩꯅ ꯄꯥꯝꯗꯕ ꯑꯩꯅ ꯇꯟꯕ ꯑꯩꯅ ꯍꯩꯅꯗꯕ ꯄꯣꯠꯁꯦ ꯁ꯭ꯀꯨꯜꯗ ꯀ꯭ꯂꯥꯁꯇ ꯌꯥꯎꯔꯤꯕ ꯁꯞꯖꯦꯛꯇꯣ ꯑꯩꯅ ꯌꯨꯝꯗꯗꯤ ꯍꯜꯂꯒ ꯄꯥꯔꯔꯣꯏꯕ ꯃꯔꯝꯗꯤ ꯑꯩꯅ ꯄꯥꯕ ꯇꯟꯕꯅꯤꯅ ꯑꯗꯨꯒꯤ ꯁꯞꯖꯦꯛꯇꯣ ꯑꯩꯅ ꯍꯩꯅꯗꯕꯅꯤꯅ ꯌꯨꯝꯗꯗꯤ ꯑꯗꯨꯒꯤ ꯄꯣꯠꯇꯣ ꯑꯩꯅ ꯀꯩꯁꯨ ꯄꯨꯊꯣꯛꯑꯒ ꯄꯥꯔꯔꯣꯏꯕ ꯑꯗꯨꯒ ꯄ꯭ꯔꯥꯏꯚꯦꯠ ꯀ꯭ꯂꯥꯁꯇꯗꯤ ꯄꯨꯊꯣꯛꯇꯕ ꯌꯥꯔꯔꯣꯏꯕ ꯃꯔꯝꯗꯤ ꯄ꯭ꯔꯥꯏꯚꯦꯠ ꯀ꯭ꯂꯥꯁꯇꯗꯤ ꯑꯩꯅ ꯇꯜꯂꯤꯕ ꯄꯣꯠ ꯑꯩꯅ ꯍꯩꯅꯗ꯭ꯔꯤꯕ ꯄꯣꯠꯇꯣ ꯃꯗꯨꯅ ꯍꯦꯟꯅ ꯐꯨꯜ ꯑꯦꯇꯦꯟꯁꯟ ꯄꯤꯔꯒ ꯅꯩꯅꯔꯛꯀꯗꯕ ꯄꯣꯠꯅꯤꯅ ꯃꯗꯨ ꯒꯨꯝꯕꯒꯤ ꯈꯜꯂꯒ ꯑꯣꯏꯔꯒꯗꯤ ꯄ꯭ꯔꯥꯏꯚꯦꯠ ꯀ꯭ꯂꯥꯁ ꯇꯧꯕꯁꯤ ꯌꯥꯝꯅ ꯀꯥꯟꯅꯩ ꯌꯥꯝꯅ ꯐꯩ ꯍꯥꯏꯅ ꯈꯜꯂꯦ ꯑꯗꯨꯕꯨ ꯄ꯭ꯔꯥꯏꯚꯦꯠ ꯀ꯭ꯂꯥꯁꯁꯦ ꯑꯌꯨꯛꯇ ꯅꯨꯡꯊꯤꯜ ꯅꯨꯃꯤꯗꯥꯡ ꯂꯣꯏꯅ ꯇꯧꯕ ꯌꯥꯏ ꯌꯥꯇꯥꯔꯒꯁꯨ ꯑꯌꯨꯛꯅ ꯇꯧꯕꯅ ꯍꯦꯟꯅ ꯐꯩ ꯍꯥꯏꯅ ꯈꯜꯂꯤ ꯑꯩꯅ